ꯑꯩꯅ ꯆꯍꯤ ꯀꯨꯟꯃꯨꯛꯀꯤ ꯃꯃꯥꯡꯗ ꯏꯄꯨ ꯏꯕꯣꯛ ꯏꯕꯦꯟ ꯏꯄꯨ ꯏꯕꯣꯛ ꯄꯣꯛꯄꯤ ꯏꯕꯦꯟꯅ ꯁ꯭ꯀꯨꯜ ꯆꯠꯄꯅꯤ ꯈꯪꯗꯦ ꯑꯗꯒꯤ ꯀꯨꯝꯍꯩ ꯍꯔꯥꯎ ꯊꯣꯛꯄꯅꯤ ꯈꯪꯗꯦ ꯑꯗ ꯄꯤꯔꯛꯄ ꯀꯩ ꯍꯥꯏꯇꯔꯦ ꯑꯆꯥꯄꯣꯠ ꯆꯥꯕꯩ ꯄꯤꯔꯛꯄ ꯑꯗꯒꯤ ꯇꯨꯡꯖꯜꯂꯣꯅ ꯄꯤꯕꯤꯔꯛꯄ ꯄꯩꯁꯥ ꯀꯣꯏꯟ ꯃꯉꯥ ꯆꯞꯄꯤ ꯑꯗꯒꯤ ꯇꯔꯥ ꯆꯄꯤ ꯀꯨꯟ ꯆꯄꯤ ꯄꯩꯁꯥ ꯀꯨꯟ ꯆꯄꯤ ꯑꯗꯒꯤ ꯄꯩꯁꯥ ꯀꯨꯟ ꯃꯉꯥ ꯆꯄꯤ ꯃꯈꯥꯏ ꯑꯗꯒꯤ ꯆꯄꯤꯁꯤꯡꯁꯦ ꯃꯣꯏ ꯄꯤꯕꯤꯔꯛꯄ ꯃꯌꯥꯝꯗꯣ ꯑꯩꯅ ꯁꯨꯝ ꯁꯨꯝ ꯁꯦꯝꯐꯨ ꯑꯃꯗ ꯍꯥꯞꯆꯜꯂꯒ ꯊꯝꯕꯗꯣ ꯍꯧꯖꯤꯛꯐꯥꯎ ꯃꯇꯝ ꯃꯇꯝꯗꯨꯗ ꯊꯝꯈꯤꯕ ꯄꯩꯁꯥꯗꯣ ꯍꯧꯖꯤꯛꯇꯤ ꯆꯠꯅꯗ꯭ꯔꯕꯅꯤꯅ ꯑꯩꯉꯣꯟꯗ ꯑꯗꯨꯗꯣ ꯇꯨꯡꯖꯟꯖꯔꯒ ꯑꯗꯨꯝ ꯏꯆꯥ ꯍꯌꯦꯡꯋꯥꯏ ꯑꯩꯅ ꯑꯍꯟ ꯑꯣꯏꯔꯛꯄ ꯀꯥꯟꯗ ꯏꯆꯥꯗ ꯈꯪꯍꯧꯅꯕ ꯑꯃꯗꯤ ꯃꯈꯥ ꯇꯥ ꯇꯥꯕ ꯍꯥꯏꯒꯗ꯭ꯔꯥ ꯃꯊꯪ ꯃꯊꯪ ꯑꯪ ꯁꯨꯔꯣꯟ ꯖꯦꯅꯦꯔꯦꯁꯟꯗ ꯈꯪꯍꯧꯅꯕ ꯑꯩꯅ ꯇꯨꯡꯖꯟꯖꯔꯒ ꯊꯝꯖꯟꯕ ꯈꯔ ꯇꯨꯡꯖꯟꯖꯔꯒ ꯍꯥꯏꯕꯗꯤ ꯁ꯭ꯇꯣꯔ ꯇꯧꯔꯒ ꯑꯩꯅ ꯄꯩꯁꯥꯗꯨ ꯃꯐꯝ ꯆꯥꯅ ꯑꯉꯥꯡꯁꯤꯡꯗ ꯇꯥꯛꯅꯕꯩꯗꯃꯛꯇ ꯑꯗꯨꯝ ꯊꯝꯖꯟꯖꯕ ꯄꯩꯁꯥꯗꯣ ꯍꯧꯖꯤꯛꯀꯤ ꯅꯥꯍꯥꯔꯣꯟꯁꯤꯡ ꯍꯥꯏꯒꯗ꯭ꯔꯥ ꯏꯟꯈꯠꯂꯛꯏꯕ ꯃꯌꯥꯝꯁꯤꯅ ꯑꯩꯉꯣꯟꯗ ꯑꯗꯒꯤ ꯑꯗꯨꯒꯤ ꯄꯩꯁꯥꯗꯣ ꯃꯣꯏꯅ ꯄꯩꯁꯥ ꯃꯉꯥ ꯆꯄꯤꯗꯣ ꯑꯩꯁꯨ ꯊꯝꯖꯟꯖꯒꯦ ꯑꯗꯨ ꯄꯩꯁꯥ ꯑꯗꯨꯀ ꯄꯤꯒꯦꯔꯥ ꯂꯩꯖꯒꯦ ꯍꯥꯏꯕ ꯌꯥꯎꯔꯛꯑꯦ ꯑꯗꯨꯝꯕꯗꯣ ꯑꯩꯉꯣꯟꯗ ꯈꯔ ꯇꯨꯡꯖꯟꯅꯔ ꯊꯝꯖꯕꯅꯤꯅ ꯑꯩꯗꯣ ꯄꯤꯊꯣꯛꯆꯗꯕꯤꯕ ꯑꯩꯅ ꯍꯌꯦꯡ ꯏꯆꯥꯒꯤ ꯏꯁꯨꯒꯤꯗ ꯈꯪꯖꯍꯧꯅꯕꯩꯗꯃꯛꯇ ꯑꯩꯅ ꯀꯩ ꯍꯥꯏꯇꯔꯦ ꯃꯐꯝ ꯆꯥꯅ ꯍꯧꯖꯤꯛꯁꯨ ꯑꯗꯨꯝ ꯊꯝꯖꯔꯤ ꯄꯩꯁꯥ ꯀꯨꯟ ꯆꯄꯤꯗ ꯑꯗꯨꯝ ꯂꯨꯄꯥ ꯂꯤꯁꯤꯡ ꯃꯉꯥ ꯑꯃ ꯇꯔꯥ ꯑꯃ ꯄꯤꯒꯦ ꯑꯩ ꯀꯩꯅꯣꯗ ꯑꯩꯒꯤ ꯑꯣꯏꯕ ꯑꯦꯃꯥꯎꯟꯗꯨ ꯊꯝꯖꯟꯖꯒꯦ ꯍꯥꯏꯕ ꯃꯤ ꯑꯗꯨꯝ ꯌꯥꯎꯏꯀꯣ ꯑꯗꯨꯝꯕꯗꯁꯨ ꯑꯩꯗ ꯄꯤꯊꯣꯛꯆꯗ꯭ꯔꯦ ꯑꯦ ꯄꯤꯊꯣꯛꯆꯗ꯭ꯔꯦ ꯍꯥꯏꯕꯗꯤ ꯍꯧꯖꯤꯛꯀꯤ ꯆꯥꯔꯣꯟ ꯁꯨꯔꯣꯟ ꯍꯥꯏꯒꯗ꯭ꯔꯥ ꯁꯤꯅꯁꯨ ꯑꯗꯨꯝ ꯊꯥꯏꯅꯒꯤ ꯄꯩꯁꯥ ꯑꯩꯈꯣꯏꯅ ꯎꯖꯍꯧꯔꯤꯕ ꯄꯩꯁꯥ ꯃꯉꯥ ꯆꯄꯤ ꯇꯔꯥ ꯆꯄꯤ ꯁꯤꯀꯤ ꯄꯩꯁꯥ ꯀꯨꯟ ꯆꯄꯤ ꯑꯁꯤꯁꯦ ꯎꯒꯦ ꯐꯪꯉꯔꯣꯏꯗꯕꯅꯤꯅ ꯑꯩꯅ ꯍꯌꯦꯡ ꯑꯩꯒꯤ ꯏꯆꯥ ꯑꯃꯗꯤ ꯏꯁꯨ ꯖꯦꯅꯦꯔꯦꯁꯟ ꯖꯦꯅꯦꯔꯦꯁꯟ ꯃꯊꯪ ꯃꯊꯪꯗ ꯎꯖꯅꯕꯒꯤꯗꯃꯛꯇ ꯑꯩꯅ ꯑꯗꯨꯝ ꯑꯗꯨꯗꯨꯃꯗꯤ ꯐꯖꯅ ꯄ꯭ꯔꯤꯖꯥꯕ ꯇꯧꯔꯒ ꯁ꯭ꯇꯣꯔ ꯇꯧꯔꯒ ꯃꯊꯪ ꯃꯊꯪ ꯈꯪꯍꯧꯅꯕꯒꯤꯗꯃꯛꯇ ꯑꯗꯨꯗꯤ ꯑꯩꯅ ꯊꯝꯖꯟꯖꯔꯦ ꯄꯩꯁꯥꯗꯣ ꯀꯣꯏꯟ ꯃꯌꯥꯝꯗꯣ ꯑꯗꯨꯗꯤ ꯀꯅꯥꯝꯇꯗ ꯑꯩꯅ ꯄꯤꯊꯣꯛꯆꯗ꯭ꯔꯦ ꯃꯣꯏꯅ ꯄꯩꯁꯥ ꯈꯔ ꯄꯤꯔꯒ ꯂꯩꯖꯒꯦ ꯍꯟꯖꯟꯖꯒꯦ ꯍꯥꯏꯕꯁꯨ ꯑꯗꯨꯝ ꯌꯥꯎꯋꯦ ꯃꯣꯏꯅ ꯊꯝꯖꯟꯍꯧꯗꯕꯩ ꯍꯧꯖꯤꯛ ꯃꯐꯝ ꯈꯨꯗꯤꯡꯃꯛꯇꯕꯨꯗꯤ ꯑꯗꯨꯒꯤ ꯄꯩꯁꯥ ꯂꯩꯔꯝꯕꯁꯨ ꯌꯥꯏ ꯍꯧꯖꯤꯛꯀꯤꯗꯨ ꯑꯩꯒꯤꯅ ꯑꯩꯒꯤꯅ ꯑꯃꯨꯛ ꯇꯨꯡꯖꯟꯖꯕ ꯑꯗꯒꯤ ꯏꯄꯨ ꯏꯕꯣꯛ ꯍꯣꯏꯅ ꯄꯤꯕꯤꯔꯝꯕ ꯄꯩꯁꯥ ꯑꯣꯏꯕꯅꯤꯅ ꯑꯩꯅꯁꯨ ꯌꯥꯝ ꯂꯨꯅ ꯈꯟꯖꯔꯒ ꯊꯝꯖꯒꯤꯕꯅꯤꯅ ꯑꯗꯨ ꯑꯃꯗꯤ ꯑꯩꯅ ꯄꯤꯏ ꯍꯥꯏꯕ ꯃꯤꯁꯤꯡꯗꯁꯨ ꯄꯤꯖꯗ꯭ꯔꯦ ꯑꯗꯨꯒꯤ ꯍꯌꯦꯡ ꯍꯥꯏꯕ ꯋꯥꯅꯤ ꯑꯗꯨꯗꯨꯅ ꯍꯌꯦꯡ ꯃꯦꯃꯣꯔꯤ ꯑꯃ ꯑꯣꯏꯔꯛꯀꯗꯣꯏꯅꯦꯕ ꯁꯤꯅ ꯑꯦ ꯁꯨꯔꯣꯟꯒꯤ ꯃꯇꯝ ꯖꯦꯅꯦꯔꯦꯁꯟ ꯖꯦꯅꯦꯔꯦꯁꯟꯒꯤ ꯃꯇꯝꯗ ꯁꯤꯗꯤ ꯑꯗꯨꯅ ꯄꯤꯔꯝꯕꯅꯤ ꯑꯩꯅ ꯅꯤꯡꯖꯪꯉꯤꯁꯦ ꯏꯕꯣꯛ ꯏꯕꯦꯟꯅ ꯏꯕꯣꯛ ꯄꯣꯛꯄ ꯏꯃꯥꯅ ꯏꯄꯨ ꯄꯣꯛꯄ ꯏꯕꯣꯛꯅ ꯃꯃꯥꯅ ꯄꯤꯔꯝꯕ ꯅꯤꯡꯖꯪꯉꯤ ꯁꯨꯃꯥꯏꯅ ꯅꯤꯖꯪꯅꯕꯒꯤꯗꯃꯛꯇ ꯑꯩꯁꯨ ꯊꯝꯃꯦ ꯑꯗꯨꯒꯤ ꯃꯣꯏꯅ ꯄꯩꯁꯥꯗ ꯂꯩꯖꯔꯒꯦ ꯂꯩꯖꯔꯒꯦ ꯍꯥꯏꯕ ꯃꯌꯥꯝꯗꯨꯗꯤ ꯑꯩꯅ ꯑꯗꯨꯗꯨ ꯑꯃꯗꯤ ꯁꯦꯜ ꯇꯧꯊꯣꯛꯇ꯭ꯔꯦ ꯁꯦꯜ ꯇꯧꯗꯕꯤꯗ ꯃꯦꯃꯣꯔꯤ ꯑꯣꯏꯅꯕ ꯖꯦꯅꯦꯔꯦꯁꯟ ꯖꯦꯅꯦꯔꯦꯁꯟꯒꯤ ꯈꯪꯍꯧꯅꯕ ꯁꯨꯔꯣꯟꯅ ꯈꯪꯍꯧꯅꯕ ꯑꯗꯨ ꯑꯃꯗꯤ ꯑꯩꯅ ꯄ꯭ꯔꯤꯖꯥꯕ ꯇꯧꯔꯒ ꯊꯝꯃꯦ